ꯑꯩꯈꯣꯏꯒꯤ ꯈꯨꯡꯒꯪꯗ ꯂꯩꯕ ꯈꯨꯟꯅꯥꯏꯒꯤ ꯅꯥꯠ ꯆꯠꯅꯕꯤꯗ ꯖꯒꯣꯏ ꯑꯁꯤ ꯌꯥꯝꯅ ꯃꯔꯨ ꯑꯣꯏ ꯃꯁꯤ ꯃꯤꯌꯥꯝꯅ ꯅꯨꯡꯉꯥꯏꯕ ꯍꯥꯏꯅ ꯂꯧꯅꯩ ꯑꯗꯨꯕꯨ ꯖꯒꯣꯏ ꯂꯝꯗꯝ ꯑꯁꯤꯗ ꯌꯥꯝꯅ ꯃꯔꯨ ꯑꯣꯏꯅ ꯊꯧꯗꯣꯛ ꯑꯃ ꯊꯣꯛꯄꯗ ꯖꯒꯣꯏ ꯑꯁꯤ ꯌꯥꯝꯅ ꯁꯥꯅꯩ ꯑꯗꯨꯒ ꯖꯒꯣꯏꯁꯤ ꯃꯈꯜ ꯌꯥꯝꯃꯤ ꯃꯇꯝꯒꯤ ꯊꯧꯗꯣꯛꯀꯤ ꯃꯇꯨꯡ ꯏꯟꯅ ꯖꯒꯣꯏ ꯃꯈꯜ ꯇꯣꯉꯥꯟ ꯇꯣꯉꯥꯟꯅ ꯁꯥꯏ

ꯀꯕꯨꯏ ꯖꯒꯣꯏ ꯍꯥꯏꯕꯁꯤꯅ ꯄꯥꯈꯪ ꯂꯩꯁꯥꯕꯤ ꯋꯥ ꯀꯥꯔꯟ ꯇꯥꯔꯒ ꯆꯣꯡ ꯆꯣꯡꯗꯨꯅ ꯁꯥꯟꯅꯕ ꯇꯥꯡꯈꯨꯜ ꯖꯒꯣꯏ ꯍꯥꯏꯕꯁꯤꯅ ꯃꯈꯣꯏꯒꯤ ꯊꯥꯡ ꯇꯥ ꯄꯥꯏꯔꯒ ꯂꯪꯂ ꯂꯪꯂꯒ ꯁꯥꯟꯅꯕ ꯖꯒꯣꯏꯅꯤ